ꯁꯥꯟꯅꯕꯅ ꯃꯤꯑꯣꯏꯕꯒꯤ ꯍꯛꯆꯥꯡ ꯑꯃꯁꯨꯡ ꯋꯥꯈꯜꯒꯤ ꯌꯥꯏꯐꯍꯟꯕꯗ ꯃꯇꯦꯡ ꯌꯥꯝꯅ ꯄꯤ ꯁꯝꯅ ꯍꯥꯏꯔꯕꯗ ꯑꯉꯥꯡꯁꯤꯡꯅ ꯍꯧꯒꯠꯂꯛꯂꯤꯕ ꯅꯍꯥꯁꯤꯡꯁꯤꯅ ꯅꯤꯁꯥ ꯅꯨꯡ ꯅꯤꯁ ꯅꯤꯁꯥ ꯁꯤꯖꯤꯟꯅꯕꯒꯤ ꯃꯍꯨꯠꯇ ꯃꯥꯒꯤ ꯑꯍꯥꯡꯕ ꯃꯇꯝꯗꯨꯗ ꯅꯤꯁꯥꯒꯤ ꯃꯍꯨꯠꯇ ꯁꯥꯟꯅ ꯈꯣꯠꯅꯕꯗ ꯃꯥꯏ ꯑꯣꯟꯁꯤꯜꯂꯒ ꯁꯥꯟꯅꯕꯗꯨꯅ ꯃꯥꯒꯤ ꯍꯛꯆꯥꯡꯒꯤ ꯋꯥꯈꯜꯒꯤ ꯍꯛꯆꯥꯡꯒꯤ ꯌꯥꯏꯐꯕ ꯑꯃꯗꯤ ꯅꯨꯡꯉꯥꯏꯕ ꯀꯌꯥ ꯑꯃ ꯄꯤ